ꯑꯩꯅ ꯊꯥꯡ ꯄꯥꯝꯗꯕꯩ ꯃꯔꯝꯗꯤ ꯊꯥꯡꯁꯤꯅ ꯑꯩꯈꯣꯏꯅ ꯑꯦꯟꯖꯥꯡ ꯁꯦꯝꯕ ꯃꯇꯝꯗ ꯈꯨꯠ ꯁꯣꯛꯍꯜꯂꯤ ꯑꯗꯒꯤ ꯑꯉꯥꯡ ꯀꯩꯀꯩ ꯈꯠꯅ ꯆꯩꯅꯕ ꯈꯣꯠꯅꯕ ꯌꯥꯎꯔꯛꯄ ꯃꯇꯝꯗ ꯊꯥꯡ ꯄꯥꯏꯅꯔꯛꯄ ꯈꯣꯠꯅꯔꯛꯄ ꯃꯇꯝꯗ ꯍꯥꯏꯗꯤ ꯏ ꯅꯥꯏ ꯇꯥꯍꯟꯕ ꯈꯣꯠꯅꯕ ꯑꯗꯨꯝꯕ ꯃꯌꯥꯝ ꯌꯥꯎꯍꯜꯂꯤ ꯑꯗꯒꯤ ꯊꯕꯛ ꯁꯨꯕꯗ ꯀꯩꯗꯧꯕꯗ ꯁꯣꯏꯕ ꯉꯥꯝꯕ ꯌꯥꯎꯔꯁꯨ ꯊꯥꯡꯁꯤꯅ ꯑꯗꯨꯝ ꯑꯩꯈꯣꯏꯗ ꯁꯣꯛꯍꯟꯕ ꯑꯗꯩ ꯈꯨꯗꯣꯡꯊꯤꯕ ꯃꯤꯍꯥꯠ ꯃꯤꯄꯨꯟ ꯑꯗꯨꯝꯕ ꯃꯌꯥꯝ ꯑꯃ ꯊꯣꯛꯍꯜꯂꯤ ꯊꯥꯡ ꯑꯁꯤ ꯊꯥꯡꯁꯤꯅ ꯑꯩꯈꯣꯏꯗ ꯈꯠꯅ ꯆꯩꯅꯕꯗ ꯑꯃꯨꯛꯀꯁꯨ ꯍꯦꯟꯅ ꯍꯥꯏꯗꯤ ꯄꯥꯡꯒꯜ ꯐꯨꯗꯣꯛꯅꯕꯗ ꯈꯣꯠꯅꯕꯗ ꯃꯤ ꯌꯥꯝꯅ ꯁꯣꯛꯍꯜꯂꯤ ꯈꯣꯠꯍꯜꯂꯤ ꯑꯗꯨꯅ ꯊꯥꯡ ꯑꯁꯤ ꯑꯩꯅ ꯄꯥꯝꯗꯕꯅꯤ